ꯍꯦꯜꯂꯣ ꯑꯥꯔꯁꯠ ꯚꯥꯏ ꯑꯩꯅ ꯅꯍꯥꯟ ꯅꯉꯣꯟꯗ ꯅꯍꯥꯟꯑꯃꯨꯛ ꯇꯤ ꯁꯤꯒꯤ ꯀꯩꯅꯣ ꯇꯧꯕꯒꯤꯅꯦ ꯂꯨꯄꯥ ꯂꯤꯁꯤꯡ ꯑꯃꯒ ꯆꯥꯝꯃꯉꯥꯒ ꯌꯥꯡꯈꯩ ꯀꯥꯞꯈꯤꯕꯗꯣ ꯑꯗꯣ ꯑꯩ ꯍꯧꯖꯤꯛ ꯍꯧꯖꯤꯛ ꯀꯟꯗꯤꯁꯟ ꯑꯃ ꯀꯩꯅꯣ ꯇꯧꯗ꯭ꯔꯦ ꯑꯩꯈꯣꯏ ꯌꯨꯝꯒꯤ ꯍꯧꯖꯤꯛ ꯐꯤꯕꯝ ꯆꯥꯗꯕ ꯑꯃ ꯑꯣꯏꯔꯦꯕꯀꯣ ꯑꯗꯨꯅ ꯑꯩ ꯃꯊꯪꯗ ꯑꯃꯨꯛ ꯆꯠꯂꯒꯦꯅ ꯈꯜꯂꯤ ꯑꯗꯨꯅ ꯚꯥꯏꯅ ꯌꯥꯔꯒꯗꯤ ꯑꯩꯅ ꯅꯍꯥꯟ ꯀꯥꯞꯈꯤꯕ ꯄꯩꯁꯥꯗꯣ ꯑꯝꯇꯪ ꯔꯤꯐꯟ ꯇꯧꯕꯤꯔꯛꯑꯣ ꯍꯥꯏꯅ ꯍꯥꯏꯖꯒꯦꯅ ꯀꯣꯜ ꯇꯧꯖꯔꯛꯏꯅꯦ ꯑꯗꯣ ꯅꯍꯥꯛꯅ ꯑꯩꯉꯣꯟꯗ ꯀꯥꯞꯂꯛꯄ ꯃꯇꯝꯗ ꯑꯩꯒꯤ ꯅꯝꯕꯔ ꯄꯥꯏꯔꯤꯕ ꯖꯤ ꯄꯦ ꯅꯝꯕꯔꯁꯤ ꯁꯤꯗ ꯑꯗꯨꯝ ꯀꯥꯞꯄꯤꯔꯛꯑꯣ ꯑꯩ ꯃꯇꯨꯡꯗ ꯀꯩꯒꯨꯝꯕ ꯂꯦꯞꯄ ꯇꯥꯔꯒꯁꯨ ꯑꯩ ꯅꯉꯣꯟꯗ ꯑꯗꯨꯝ ꯍꯥꯏꯖꯔꯛꯀꯦ ꯑꯗꯨ ꯍꯧꯖꯤꯛ ꯍꯧꯖꯤꯛꯇꯤ ꯇꯉꯥꯏ ꯐꯗꯅ ꯍꯥꯏꯖꯔꯛꯄꯅꯤ ꯅꯍꯥꯛꯅ ꯁꯤꯝꯇꯪꯗꯤ ꯌꯥꯕꯤꯌꯨ ꯍꯥꯏꯅ ꯍꯥꯏꯖꯔꯛꯏ